ꯃꯅꯤꯄꯨꯔꯗ ꯍꯧꯖꯤꯛ ꯒꯦꯟꯗꯔ ꯏꯟꯏꯀ꯭ꯋꯦꯂꯤꯇꯤꯒꯤ ꯌꯥꯝꯅ ꯗꯤꯐꯤꯀꯜꯠ ꯑꯣꯏꯕ ꯄꯣꯠ ꯑꯃ ꯂꯩꯔꯤ ꯗꯤꯁꯀ꯭ꯔꯤꯃꯤꯅꯦꯁꯟ ꯑꯃ ꯂꯩꯔꯤꯕꯁꯤ ꯑꯩꯈꯣꯏ ꯑꯩꯈꯣꯏꯒꯤ ꯃꯥꯏꯟꯁꯦꯠ ꯃꯤ ꯈꯨꯗꯤꯡꯃꯛꯀꯤ ꯃꯥꯏꯟꯁꯦꯠꯇ ꯑꯦꯋꯦꯔꯅꯦꯁ ꯄꯤꯕꯤꯕ ꯃꯤ ꯑꯃꯗ ꯁꯤꯅꯤ ꯁꯤꯅꯤꯅ ꯐꯖꯟꯅ ꯈꯪꯍꯟꯕꯤꯕ ꯑꯗꯒꯤ ꯅꯨꯄꯤ ꯄꯨꯂꯞ ꯃꯤ ꯑꯃ ꯑꯣꯏꯕ ꯊꯥꯔꯒꯗꯤ ꯃꯤꯒꯤ ꯃꯤꯠꯌꯦꯡꯗ ꯑꯗꯨꯝ ꯌꯦꯡꯕꯤꯕ ꯅꯨꯄꯥꯅꯤ ꯅꯨꯄꯤꯅꯤ ꯍꯥꯏꯕ ꯇꯥꯔꯕꯁꯨ ꯃꯤꯑꯣꯏ ꯑꯃ ꯑꯣꯏꯅꯒꯤ ꯑꯗꯨꯝ ꯌꯦꯡꯕꯤꯕ ꯄꯨꯂꯞ ꯃꯈꯣꯏꯒꯤ ꯖꯦꯟꯗꯔꯗ ꯑꯦꯛꯁꯦꯞ ꯇꯧꯕꯤꯕ ꯑꯁꯤꯃ ꯗꯔꯀꯥꯔ ꯇꯥꯏ